ꯔꯟꯖꯤꯠꯂ

ꯑꯥ ꯁꯦꯟꯊꯣꯛ ꯂꯝꯕꯤ ꯀꯔꯤ ꯀꯔꯥꯁꯤꯗꯤ ꯅꯨꯡꯉꯥꯏꯇ꯭ꯔꯦ ꯑꯗꯨꯗꯤ ꯑꯁ ꯑꯣꯟꯊꯣꯛꯄ ꯗꯁꯥꯅꯤꯗ ꯑꯣ ꯐꯔꯦ ꯐꯔꯦ ꯑꯗꯨ ꯆꯥꯕ ꯊꯛꯄꯗꯤ ꯀꯔꯝ ꯀꯔꯝ ꯇꯧꯕ

ꯏꯁꯣꯔꯅ ꯅꯣꯡꯗꯝꯕ ꯍꯥꯏꯕꯗꯨꯅꯤꯗ ꯑꯗꯨꯗꯤ ꯐꯔꯦ ꯐꯔꯦ

ꯑꯣ ꯑꯣꯍꯣ ꯐꯔꯦ ꯐꯔꯦ ꯑꯗꯨꯗꯤ ꯎꯝ